ꯑꯩꯅ ꯈꯪꯖꯕ ꯑꯅꯥ ꯂꯥꯏꯌꯦꯡꯒꯤ ꯁ꯭ꯀꯤꯝ ꯍꯥꯏꯔꯒꯗꯤ ꯁꯤ ꯑꯦꯝ ꯍꯩꯁ ꯇꯤ ꯍꯥꯏꯕ ꯁ꯭ꯀꯤꯝ ꯑꯁꯤꯅꯤ ꯍꯥꯏꯔꯤꯕ ꯁ꯭ꯀꯤꯝ ꯑꯁꯤꯅ ꯌꯨꯝ ꯑꯃꯒꯤ ꯃꯤꯑꯣꯏ ꯃꯉꯥ ꯐꯥꯎꯕꯗꯤ ꯐ꯭ꯔꯤꯗ ꯄꯩꯁꯥ ꯇꯤꯡꯗꯅ ꯒꯣꯚꯔꯟꯃꯦꯟꯠꯀꯤ ꯂꯩꯔꯤꯕ ꯗꯤꯁꯇ꯭ꯔꯤꯛ ꯍꯣꯁꯄꯤꯇꯥꯜ ꯃꯄꯥꯜꯗ ꯂꯥꯏꯌꯦꯡꯕꯤ ꯆꯍꯤ ꯑꯃꯗ ꯂꯨꯄꯥ ꯂꯥꯈ ꯃꯉꯥꯗꯤ ꯁꯨꯡꯁꯣꯏ ꯁꯣꯏꯗꯅ ꯐ꯭ꯔꯤꯗ ꯀꯥꯔꯤꯒꯨꯝꯕ ꯅꯔꯛꯂꯕꯗꯤ ꯂꯥꯏꯌꯦꯡꯕꯤ ꯐ꯭ꯔꯤꯗ ꯂꯥꯏꯌꯦꯡꯕꯤ ꯍꯥꯏꯔꯤꯕ ꯁ꯭ꯀꯤꯝ ꯑꯁꯤ ꯌꯥꯝꯅ ꯀꯥꯟꯅꯩ ꯂꯥꯏꯔꯕ ꯄ꯭ꯔꯖꯥꯒꯤꯗꯤ ꯄ꯭ꯔꯖꯥꯗꯗꯤ ꯍꯥꯏꯔꯤꯕ ꯁ꯭ꯀꯤꯝ ꯑꯁꯤ ꯌꯥꯝꯅ ꯀꯥꯟꯅꯩ ꯃꯁꯤ ꯐꯪꯅꯕ ꯑꯩꯈꯣꯏꯅ ꯔꯁꯟ ꯀꯥꯔꯗ ꯑꯣꯔꯤꯖꯤꯅꯦꯜ ꯑꯥꯙꯥꯔ ꯀꯥꯔꯗ ꯆꯪꯏ ꯆꯠꯊꯣꯛ ꯆꯠꯁꯤꯟꯒꯤ ꯑꯣꯏꯅ ꯃꯅꯤꯄꯨꯔ ꯃꯅꯨꯡꯗ ꯂꯨꯄꯥ ꯂꯤꯁꯤꯡ ꯑꯍꯨꯝ ꯑꯗꯨꯒ ꯃꯅꯤꯄꯨꯔꯒꯤ ꯃꯄꯥꯟꯗ ꯑꯣꯏꯔꯒꯅ ꯂꯤꯁꯤꯡ ꯀꯨꯟꯊ꯭ꯔꯥ ꯐꯥꯎꯕ ꯐ꯭ꯔꯤꯗ ꯑꯗꯨꯝ ꯄꯤ ꯃꯁꯤꯒꯤ ꯀꯥꯟꯅꯕ ꯑꯁꯤ ꯀꯅꯥ ꯀꯅꯥꯅ ꯐꯪꯕ ꯌꯥꯒꯦ ꯍꯥꯏꯔꯒꯗꯤ ꯂꯨꯈ꯭ꯔꯕꯤꯁꯤꯡ ꯑꯃꯗꯤ ꯗꯤꯁꯦꯕꯜ ꯑꯣꯏꯔꯕ ꯁꯣꯏꯅꯥꯏꯔꯕ ꯃꯤꯁꯤꯡ ꯑꯃꯗꯤ ꯑꯦ ꯑꯦ ꯋꯥꯏ ꯀꯥꯔꯗ ꯄꯥꯏꯔꯤꯕ ꯃꯤꯁꯤꯡ ꯑꯗꯒꯤ ꯂꯣꯀꯦꯜ ꯃꯦꯗꯤꯌꯥ ꯄꯥꯔꯁꯟ ꯑꯗꯒꯤ ꯅ꯭ꯌꯨꯁꯄꯦꯄꯔ ꯍꯣꯀꯔ ꯑꯁꯥ ꯋꯥꯀꯔ ꯑꯗꯒꯤ ꯑꯪꯒꯜꯋꯥꯗꯤ ꯋꯥꯀꯔ ꯑꯪꯒꯜꯋꯥꯗꯤ ꯍꯦꯜꯄꯔ ꯏꯃꯥ ꯃꯥꯔꯀꯦꯠꯇꯥ ꯄꯣꯠ ꯆꯩ ꯌꯣꯟꯗꯨꯅ ꯐꯝꯂꯤꯕ ꯑꯍꯜ ꯑꯣꯏꯔꯕꯤ ꯁꯤꯡꯗꯁꯨ ꯀꯥꯅꯕ ꯑꯁꯤ ꯑꯗꯨꯝ ꯄꯤ